ꯃꯅꯤꯄꯨꯔ ꯂꯣꯜ ꯑꯁꯤ ꯃꯔꯨ ꯑꯣꯏꯅ ꯏꯪꯂꯤꯁ ꯏꯪꯂꯤꯁꯅ ꯌꯥꯝꯅ ꯏꯊꯤꯜ ꯄꯤ ꯁꯪꯁꯀ꯭ꯔꯤꯠꯀꯤ ꯑꯣꯏꯅꯗꯤ ꯑꯩ ꯈꯪꯖꯗ꯭ꯔꯦ ꯑꯗꯨꯒ ꯏꯪꯂꯤꯁꯀꯤ ꯑꯣꯏꯅꯗꯤ ꯌꯥꯝꯅ ꯏꯊꯤꯜ ꯄꯤ ꯁꯝꯅ ꯍꯥꯏꯔꯕꯗ ꯃꯅꯤꯄꯨꯔ ꯂꯣꯟ ꯑꯁꯦ ꯍꯧꯖꯤꯛ ꯑꯁꯦꯡꯕ ꯃꯅꯤꯄꯨꯔꯤ ꯂꯣꯟ ꯑꯗꯨ ꯑꯩꯈꯣꯏꯅ ꯉꯁꯤ ꯁꯤꯖꯤꯟꯅꯔꯤꯕ ꯂꯣꯟ ꯑꯁꯤꯗ ꯇꯥꯕ ꯐꯪꯗ꯭ꯔꯦ ꯊꯥꯏꯅꯒꯤ ꯏꯄꯥ ꯏꯄꯨꯁꯤꯡꯅ ꯅꯠꯇ꯭ꯔꯒ ꯑꯍꯜ ꯂꯃꯟꯁꯤꯡꯅ ꯁꯤꯖꯤꯟꯅꯔꯝꯕ ꯃꯅꯤꯄꯨꯔꯤ ꯂꯣꯟ ꯑꯁꯦꯡꯕ ꯑꯗꯣ ꯍꯧꯖꯤꯛ ꯇꯥꯕꯗ ꯋꯥꯔꯦ ꯂꯩꯅꯗ꯭ꯔꯦ ꯍꯥꯏꯅ ꯂꯧꯕ ꯌꯥꯔꯦ ꯑꯗꯨꯛꯀꯤ ꯃꯇꯤꯛ ꯃꯅꯤꯄꯨꯔꯤ ꯂꯣꯟ ꯑꯁꯤ ꯍꯣꯡꯈ꯭ꯔꯦ ꯏꯪꯂꯤꯁꯇꯒꯤ ꯋꯥꯍꯩ ꯋꯥꯇꯥ ꯁꯝꯅ ꯍꯥꯏꯔꯕꯗ ꯕ꯭ꯔꯗꯔ ꯅꯠꯇ꯭ꯔꯒ ꯑꯪꯀꯜ ꯅꯠꯇ꯭ꯔꯒꯅ ꯗꯦꯗꯤ ꯍꯥꯏꯕ ꯋꯥꯍꯩ ꯑꯁꯤ ꯏꯪꯂꯤꯁ ꯑꯣꯏꯖꯔꯕꯁꯨ ꯍꯧꯖꯤꯛ ꯍꯧꯖꯤꯛ ꯑꯩꯈꯣꯏꯒꯤ ꯃꯅꯤꯄꯨꯔꯗ ꯀꯃꯟ ꯑꯣꯏꯅ ꯃꯅꯤꯄꯨꯔꯤ ꯉꯥꯡꯕꯒꯨꯝꯅ ꯉꯥꯡꯅꯔꯦ ꯑꯉꯥꯡ ꯅꯨꯄꯤ ꯅꯠꯇ꯭ꯔꯒ ꯑꯍꯜ ꯂꯃꯟ ꯈꯪꯅꯗꯕ ꯑꯃꯠꯇ ꯂꯩꯇ꯭ꯔꯦ ꯃꯁꯤ ꯂꯣꯜ ꯑꯁꯤꯕꯨ ꯄꯥꯝꯖꯕ ꯑꯃꯗꯤ ꯏꯪꯂꯤꯁ ꯂꯣꯜꯂꯒ ꯂꯥꯏꯔꯤꯛ ꯍꯩꯕꯒꯤ ꯃꯑꯣꯡꯗ ꯅꯠꯇ꯭ꯔꯒ ꯏꯪꯂꯤꯁ ꯊꯦꯠ ꯊꯦꯠꯂꯒ ꯉꯥꯡꯉꯒ ꯂꯥꯏꯔꯤꯛ ꯍꯩꯕ ꯁꯥꯕꯒꯤ ꯑꯁꯤꯒꯨꯝꯕ ꯐꯦꯁꯟ ꯑꯃꯁꯨ ꯃꯅꯤꯄꯨꯔꯗ ꯂꯥꯛꯑꯦ ꯍꯥꯏꯔꯤꯕ ꯄꯨꯝꯅꯃꯛ ꯑꯁꯤ ꯃꯄꯥꯟꯗ ꯂꯥꯏꯔꯤꯛ ꯂꯥꯏꯁꯨ ꯇꯝꯂꯨꯕ ꯏꯆꯥꯁꯤꯡ ꯅꯠꯇ꯭ꯔꯒ ꯃꯄꯥꯟꯒꯤ ꯐꯤꯂꯝꯁꯤꯡ ꯁꯦꯔꯤꯑꯦꯜꯁꯤꯡ ꯌꯦꯡꯂꯨꯕꯅ ꯃꯔꯝ ꯑꯣꯏꯔꯒ ꯍꯥꯏꯔꯤꯕ ꯂꯣꯟꯒꯤ ꯑꯍꯣꯡꯕ ꯑꯁꯤ ꯂꯥꯛꯄꯅꯤ ꯍꯥꯏꯅ ꯑꯩ ꯊꯝꯖꯒꯦ